ꯑꯩ ꯂꯝ ꯀꯣꯏꯕꯁꯤꯡꯒ ꯋꯥꯔꯤ ꯁꯥꯟꯅꯕ ꯄꯥꯝꯖꯩ ꯑꯗꯨꯒ ꯂꯝ ꯀꯣꯏꯕꯁꯤꯡ ꯑꯗꯨꯒ ꯋꯥꯔꯤ ꯁꯥꯟꯅꯕꯗ ꯑꯩꯉꯣꯟꯗ ꯂꯧꯁꯤꯡ ꯌꯥꯝꯅ ꯑꯣꯏ ꯃꯔꯝꯗꯤ ꯃꯈꯣꯏꯅ ꯍꯥꯟꯅ ꯆꯠꯂꯨꯔꯕꯅꯤꯅ ꯃꯐꯝ ꯑꯗꯨꯒꯤ ꯃꯔꯝꯗ ꯑꯩꯉꯣꯟꯗ ꯍꯥꯏꯔꯛꯑꯒꯅꯤ ꯃꯐꯝꯗꯨꯗ ꯆꯠꯅꯒꯗꯕ ꯀꯥꯡꯂꯣꯟ ꯃꯐꯝ ꯑꯗꯨꯗ ꯇꯧꯒꯗꯕ ꯃꯐꯝ ꯑꯗꯨꯗ ꯂꯩꯒꯗꯕ ꯍꯤꯔꯝ ꯈꯨꯗꯤꯡꯃꯛ ꯑꯗꯨ ꯃꯈꯣꯏꯅ ꯍꯥꯏꯔꯛꯑꯕꯅꯤꯅ ꯑꯩꯅ ꯆꯠꯄ ꯃꯇꯝꯗ ꯏꯂꯥꯏ ꯂꯥꯏꯅ ꯆꯠꯂꯤ ꯑꯩꯉꯣꯟꯗ ꯅꯣꯂꯦꯖ ꯌꯥꯝꯅ ꯂꯩꯍꯧꯔꯕꯅꯤꯅ ꯃꯐꯝ ꯑꯗꯨ ꯆꯠꯄꯗ ꯌꯥꯝ ꯅꯨꯡꯉꯥꯏ ꯑꯗꯨꯒ ꯂꯣꯟꯁꯨ ꯃꯈꯣꯏ ꯆꯠꯂꯒ ꯃꯈꯣꯏꯅ ꯋꯥꯔꯤ ꯇꯧꯔꯛꯄꯗꯒꯤ ꯑꯩꯅ ꯈꯪꯕ ꯌꯥꯕ ꯂꯣꯟ ꯈꯪꯖꯜꯂꯅꯤ ꯈꯪꯗꯕ ꯑꯣꯏꯔꯦ ꯈꯪꯅꯕ ꯍꯣꯠꯅꯔꯅꯤ ꯃꯐꯝ ꯑꯗꯨꯗ ꯁꯤꯒꯤ ꯂꯣꯟꯁꯦ ꯂꯣꯟꯕꯅꯤ ꯍꯥꯏꯔꯒꯗꯤ ꯑꯩꯅ ꯑꯃꯨꯛ ꯏꯁꯥꯅ ꯇꯝꯖꯔꯒ ꯍꯩꯅꯉꯥꯏ ꯍꯣꯠꯅꯖꯔꯒ ꯆꯠꯂꯒꯗꯤ ꯃꯐꯝꯁꯤꯗꯒꯤ ꯍꯥꯟꯅ ꯑꯩꯉꯣꯟꯗ ꯅꯣꯂꯦꯖ ꯂꯩꯔꯒ ꯆꯠꯄ ꯑꯣꯏꯔꯗꯤ ꯃꯐꯝ ꯑꯗꯨ ꯌꯧꯕ ꯃꯇꯝꯗ ꯑꯩꯉꯣꯟꯗ ꯌꯥꯝ ꯅꯨꯡꯉꯥꯏꯕ ꯌꯥꯝ ꯑꯄꯦꯟꯕ ꯍꯥꯏꯕꯗꯨ ꯑꯣꯏꯒꯅꯤ ꯃꯁꯤ ꯑꯩ ꯈꯪꯖꯩ